ꯌꯥꯏꯌꯦ ꯑꯩꯁꯨ ꯈꯜꯂꯝꯃꯤꯅꯦ ꯑꯗꯨꯗꯣ ꯆꯠꯁꯦꯅ ꯑꯩꯁꯨ ꯅꯪꯉꯣꯟꯗ ꯍꯥꯏꯒꯦ ꯀꯨꯏꯔꯕꯅꯦ ꯑꯗꯣ ꯅꯨꯡꯉꯥꯏꯕꯅꯤꯅꯦ ꯌꯥꯝꯅ ꯑꯦꯁꯤꯌꯥꯟ ꯍꯥꯏꯋꯦ ꯂꯝꯕꯤꯗꯣ ꯆꯠꯇꯕꯁꯨ ꯀꯨꯏꯔꯦ ꯑꯅꯧꯕ ꯍꯟꯇꯛ ꯁꯦꯝꯕꯅꯦ ꯑꯗꯣ ꯆꯠꯅꯤꯡꯉꯦ ꯑꯩꯁꯨ ꯑꯗꯣ ꯏꯃꯥꯅꯕꯁꯤꯡ ꯇꯧꯔꯒ ꯆꯠꯁꯤꯅꯦ ꯑꯃꯨꯛꯇꯪꯗꯤ ꯂꯣꯡ ꯗ꯭ꯔꯥꯏꯞ ꯇꯧꯔꯒ ꯅꯪꯒꯤ ꯕꯨꯂꯦꯠꯇꯨꯒ ꯍꯣ ꯌꯥꯏꯑꯦ ꯍꯟꯗꯛ ꯁꯟꯗꯦꯁꯤꯗ ꯍꯦꯛꯇ ꯆꯠꯊꯣꯛꯎꯔꯁꯦ ꯑꯩꯈꯣꯏ ꯃꯤ ꯈꯔ ꯇꯧꯔꯒ ꯏꯃꯥꯅꯕꯒꯈꯩ ꯇꯧꯔꯒ ꯍꯣꯏ ꯌꯥꯏꯌꯑꯦ ꯃꯣꯏꯁꯨ ꯍꯥꯏꯔꯒ ꯄꯨꯟꯅ ꯆꯠꯁꯦ ꯍꯧꯖꯤꯛꯀꯤ ꯁꯟꯗꯦ ꯅꯨꯃꯤꯠꯁꯤꯗ ꯅꯪꯁꯨ ꯍꯥꯏꯅꯔꯣ ꯑꯩꯁꯨ ꯏꯃꯥꯅꯕ ꯈꯔ ꯍꯥꯏꯔꯨꯔꯒ ꯑꯗꯨꯝ ꯃꯇꯝꯗꯣ ꯂꯦꯞꯄꯛꯑꯒꯦ ꯍꯣ ꯍꯣꯏ ꯍꯣꯏ ꯁꯟꯗꯦ ꯅꯨꯃꯤꯠꯇꯨꯗ ꯆꯠꯂꯁꯦ ꯑꯗꯣ ꯑꯌꯨꯛ ꯐꯥꯔꯁꯇ ꯑꯗꯨꯝ ꯆꯠꯈ꯭ꯔꯁꯦ ꯍꯣꯏ ꯑꯩ ꯍꯧꯖꯤꯛ ꯁꯣꯝꯗ ꯀꯣꯆꯤꯡ ꯑꯃꯒꯤꯀꯣ ꯁꯨꯝ ꯂꯣꯏꯔꯒ ꯊꯣꯛꯂꯛꯑꯝꯕ ꯍꯥꯏꯇꯥꯔꯦ ꯑꯣ ꯍꯥꯏꯑꯣ ꯌꯥꯏꯑꯦ ꯑꯩꯈꯣꯏꯁꯨ ꯁꯨꯃꯥꯏꯅ ꯍꯥꯏꯔꯒ ꯑꯃꯃꯝ ꯄꯥꯔꯒ ꯆꯠꯂꯁꯦ ꯍꯣꯣꯏ ꯍꯣꯏ